ꯍꯂꯣ ꯁꯤ ꯐꯨꯠ ꯋꯥꯏꯐꯥꯏ ꯑꯣꯏꯕꯤꯔꯕꯣ ꯅꯣꯏꯒꯤ ꯗꯤꯂꯤꯚꯔꯤ ꯃꯦꯟ ꯑꯗꯨ ꯌꯥꯝꯅ ꯁꯛ ꯀꯥꯛꯑꯦ ꯈꯣꯠꯂꯤ ꯄꯨꯡ ꯃꯔꯤ ꯃꯔꯤꯗ ꯌꯧꯔꯛꯀꯅꯤ ꯍꯥꯏꯔꯒ ꯍꯧꯖꯤꯛꯐꯧ ꯌꯧꯔꯛꯇꯦ ꯑꯗꯩ ꯑꯩꯅ ꯑꯩꯅ ꯃꯉꯣꯟꯗ ꯐꯣꯟ ꯇꯧꯕꯗꯁꯨ ꯑꯗꯨꯝ ꯂꯧꯈꯠꯂꯛꯇ꯭ꯔꯦ ꯑꯗꯩꯗꯤ ꯅꯣꯏꯒꯤ ꯅꯣꯏꯒꯤ ꯗꯤꯂꯤꯚꯔꯤ ꯄꯥꯔꯁꯦꯜ ꯑꯗꯨ ꯈꯔ ꯌꯥꯝ ꯅꯨꯡꯉꯥꯏꯇꯦ ꯃꯥꯅ ꯇꯧꯔꯤꯁꯦ ꯀꯩꯗꯧꯗꯦ ꯅꯣꯏꯒꯤ ꯌꯥꯝꯅ ꯐꯕ ꯐꯨꯠ ꯋꯥꯏꯐꯥꯏꯁꯤ ꯑꯩ ꯑꯗꯨꯝ ꯃꯃꯥꯡꯗꯁꯨ ꯑꯗꯨꯝ ꯑꯣꯔꯗꯔ ꯇꯧꯋꯤ ꯑꯗꯨ ꯌꯥꯝ ꯐꯩ ꯑꯗꯨꯕꯨ ꯁꯨꯝꯕ ꯅꯦꯆꯔꯁꯤ ꯁꯦꯝꯗꯣꯛꯍꯟꯅꯤꯡꯉꯤ ꯈꯔ ꯏꯝꯄ꯭ꯔꯨꯞ ꯇꯧꯅꯉꯥꯏꯒꯤꯗꯃꯛꯇ ꯈꯔ ꯍꯣꯠꯅ ꯍꯣꯠꯅꯕꯤꯌꯨ ꯄꯥꯔꯁꯦꯜ ꯗꯤꯂꯤꯚꯔꯤ ꯃꯦꯟꯗꯨꯁꯨ ꯈꯔ ꯍꯥꯏꯕꯤꯌꯨ ꯑꯗꯨ ꯑꯗꯨ ꯍꯥꯏꯒꯦꯅ ꯇꯧꯔꯛꯄꯅꯤ